ꯍꯜꯂꯣ ꯁꯤꯕꯨ ꯄꯣꯔꯣꯝꯄꯥꯠ ꯄꯣꯔꯣꯝꯄꯥꯠ ꯃꯥꯔꯀꯦꯠ ꯑꯣꯏꯕꯤꯔꯕ꯭ꯔꯣ ꯁꯤꯕꯣ ꯑꯥ ꯁꯤꯕꯨ ꯏꯃꯥ ꯊꯣꯏꯕꯤ ꯅꯠꯇ꯭ꯔꯣ ꯑꯣ ꯏꯃꯥ ꯊꯣꯏꯕꯤꯗ ꯑꯩꯈꯣꯏꯒꯤ ꯏꯟꯖꯥꯡ ꯅꯥꯄꯤ ꯃꯈꯜ ꯁꯨꯅ ꯌꯣꯜꯂꯦꯅ ꯁꯨꯝ ꯇꯥꯖꯕ ꯏꯃꯥꯟꯅꯕ ꯏꯃꯥꯟꯅꯕ ꯑꯝꯈꯛꯅ ꯍꯥꯏꯔꯛꯄ ꯏꯃꯥ ꯊꯣꯏꯕꯤꯅ ꯑꯃ ꯐꯝꯕꯅꯤ ꯃꯉꯣꯟꯗ ꯏꯟꯖꯥꯡ ꯅꯥꯄꯤ ꯃꯈꯜ ꯁꯨꯅ ꯌꯥꯎꯕꯅꯦꯅ ꯁꯨꯝ ꯇꯥꯛꯄꯤꯔꯛꯄ ꯃꯗꯨꯗ ꯃꯥꯅꯁꯨ ꯐꯣꯟ ꯅꯝꯕꯔ ꯄꯤꯔꯛꯄꯗꯨꯗ ꯑꯩꯅ ꯁꯨꯝ ꯐꯣꯟ ꯇꯧꯖꯔꯛꯄꯅꯦ ꯀꯔꯤ ꯀꯔꯤ ꯑꯣ ꯑꯩꯅ ꯑꯩꯅ ꯈꯪꯖꯅꯤꯡꯉꯤꯁꯤ ꯀꯔꯝ ꯀꯔꯝꯕ ꯏꯟꯖꯥꯡ ꯅꯥꯄꯤ ꯏꯃꯥꯒꯤꯗ ꯃꯈꯜ ꯁꯨꯅ ꯐꯪꯕꯤꯕꯒꯦ ꯃꯗꯨ ꯍꯥꯟꯅ ꯑꯝꯇ ꯍꯥꯏꯕꯤꯔꯛꯎꯕ ꯑꯣ ꯍꯣꯏ ꯍꯣꯏ ꯍꯣꯏ ꯍꯣꯏ

ꯍꯣꯏ ꯍꯣꯏ ꯑꯣ ꯑꯗꯣ ꯏꯃꯥꯅ ꯍꯥꯏꯕꯤꯕ ꯏꯟꯖꯥꯡ ꯅꯥꯄꯤ ꯃꯈꯜꯁꯤꯡꯗꯨꯗ ꯑꯩꯅ ꯄꯥꯝꯕꯁꯨ ꯑꯗꯨꯝ ꯂꯣꯏꯅꯃꯛ ꯌꯥꯎꯔꯦ ꯑꯩꯈꯣꯏꯒꯤ ꯕꯦꯂꯟꯗ꯭ꯔꯤꯗ ꯑꯩꯈꯣꯏ ꯈꯔ ꯄꯤꯛꯇꯛ ꯇꯧꯕ ꯁꯪꯕ ꯈꯔ ꯁꯥꯡꯇꯛ ꯇꯥꯕ ꯃꯗꯨꯒꯤ ꯕꯦꯂꯟꯗ꯭ꯔꯤꯗꯨ ꯂꯩꯕꯤꯕ꯭ꯔꯣ ꯍꯣꯏ ꯑꯣ ꯍꯣꯏ ꯍꯣꯏ ꯑꯣ ꯑꯣ ꯍꯣꯏ ꯍꯣꯏ ꯃꯗꯨꯃ ꯌꯥꯖꯔꯦ ꯃꯗꯨꯒꯤ ꯑꯥꯏꯇꯦꯝꯗꯨꯃ ꯑꯗꯨꯗꯒꯤ ꯑꯩꯈꯣꯏꯒꯤ ꯃꯣꯔꯣꯛ ꯑꯇꯦꯛꯄꯗ ꯑꯩꯈꯣꯏ ꯏꯟꯖꯥꯡ ꯃꯣꯔꯣꯛꯀ ꯍꯥꯏꯅꯕꯗꯣ ꯃꯗꯨꯅ ꯀꯦ ꯖꯤ ꯃꯗꯨꯅ ꯀꯦ ꯖꯤꯗ ꯀꯌꯥꯃꯨꯛ ꯊꯥꯕꯤꯒꯦ ꯎꯝ ꯎꯝ ꯑꯗꯒꯤ ꯑꯃ ꯑꯩꯈꯣꯏꯒꯤ ꯈꯥꯃꯦꯟ ꯑꯁꯤꯟꯕꯗ ꯍꯧꯖꯤꯛ ꯑꯌꯥꯝꯕꯅ ꯑꯩꯈꯣꯏ ꯈꯥꯃꯦꯟ ꯑꯁꯤꯟꯕꯁꯦ ꯁꯤꯠ ꯁꯤꯠ ꯅꯥꯟꯕ ꯈꯥꯃꯦꯟ ꯑꯁꯤꯟꯕ ꯉꯥꯛꯇ ꯌꯣꯟꯕꯗꯧ ꯇꯧꯋꯦ ꯑꯗꯣ ꯑꯈꯣꯏ ꯃꯁꯨꯡ ꯃꯁꯨꯡ ꯅꯥꯏꯕ ꯑꯩꯈꯣꯏ ꯈꯥꯃꯦꯟ ꯑꯁꯤꯟꯕ ꯈꯔ ꯆꯥꯎꯇꯛ ꯇꯧꯕꯗꯣ ꯑꯩꯈꯣꯏ ꯃꯅꯤꯄꯨꯔꯗ ꯐꯪꯕ ꯍꯥꯏ ꯇꯥꯔꯦꯀꯣ ꯊꯥꯖꯕ ꯑꯗꯨꯝꯕ ꯈꯥꯃꯦꯟ ꯑꯁꯤꯟꯕꯗꯨꯕꯨ ꯌꯥꯎꯕ꯭ꯔꯣ ꯍꯣꯏ ꯍꯣꯏ ꯃꯥꯅꯦ ꯃꯥꯅꯦ ꯍꯣꯏ